ꯑꯩꯈꯣꯏ ꯈ꯭ꯔꯤꯁꯇ꯭ꯌꯟꯒꯤ ꯈ꯭ꯋꯥꯏꯗꯒꯤ ꯆꯥꯎꯔꯒ ꯐꯦꯁꯇꯤꯕꯜ ꯍꯥꯏꯌꯣ ꯍꯥꯏꯔꯗꯤ ꯑꯩꯈꯣꯏꯗꯤ ꯈ꯭ꯔꯤꯁꯃꯥꯁ ꯑꯣꯏꯔꯦ ꯈ꯭ꯔꯤꯁꯃꯥꯁ ꯑꯁꯦ ꯆꯍꯤ ꯈꯨꯗꯤꯡ ꯗꯤꯁꯦꯝꯕꯔꯒꯤ ꯇꯥꯡ ꯀꯨꯟꯃꯉꯥꯗ ꯁꯦꯂꯦꯕ꯭ꯔꯦꯠ ꯇꯧꯕꯅꯤ ꯁꯤꯁꯦ ꯄ꯭ꯔꯤꯊꯤꯕꯤ ꯄꯨꯝꯅꯃꯛꯇ ꯇꯧꯕꯅꯤ ꯑꯁꯤ ꯑꯩꯈꯣꯏ ꯈ꯭ꯔꯤꯁꯇ꯭ꯌꯟꯒꯤꯗꯤ ꯁꯤꯁꯤꯅ ꯈ꯭ꯋꯥꯏꯗꯒꯤ ꯆꯥꯎꯔꯕ ꯐꯦꯁꯇꯤꯕꯜ ꯍꯥꯏꯕ ꯇꯥꯔꯦ ꯈ꯭ꯔꯤꯁꯃꯥꯁ ꯃꯇꯝꯁꯤꯗ ꯑꯩꯈꯣꯏꯅ ꯀꯔꯤ ꯇꯧꯕ꯭ꯔꯥ ꯍꯥꯏꯔ ꯈ꯭ꯔꯤꯁꯃꯥꯁꯁꯤ ꯇ꯭ꯋꯦꯟꯇꯤ ꯐꯤꯞ ꯗꯤꯁꯦꯝꯕꯔꯁꯤ ꯂꯥꯛꯇ꯭ꯔꯤꯉꯩꯗ ꯑꯩꯈꯣꯏꯅ ꯍꯞꯇꯥ ꯑꯃ ꯑꯃ ꯑꯦꯠꯚꯥꯟꯁꯇ ꯑꯩꯈꯣꯏꯅ ꯂꯝꯕꯤꯒꯨꯝꯕ ꯌꯨꯝꯒꯨꯝꯕꯁꯦ ꯑꯩꯈꯣꯏꯒꯤ ꯂꯥꯏꯠꯀꯨꯝꯕꯅ ꯗꯦꯀꯣꯔꯦꯁꯟ ꯇꯧꯔꯒ ꯑꯩꯈꯣꯏꯁꯦ ꯐꯖꯅ ꯑꯩꯈꯣꯏ ꯀꯔꯤ ꯇꯧꯔꯒ ꯑꯩꯈꯣꯏ ꯈ꯭ꯔꯤꯁꯃꯥꯁ ꯅꯨꯃꯤꯠꯁꯦ ꯉꯥꯏꯌꯦ ꯑꯗꯨꯈꯛ ꯅꯠꯇꯦ ꯑꯩꯈꯣꯏꯅ ꯈ꯭ꯔꯤꯁꯃꯥꯁ ꯀ꯭ꯔꯤꯞꯀꯨꯝꯕ ꯁꯦꯝꯂꯒ ꯖꯤꯁꯨ ꯈ꯭ꯔꯤꯁꯇꯒꯤ ꯏꯁꯇꯦꯆꯨꯒꯨꯝꯕ ꯃꯆꯥ ꯃꯆꯥ ꯄꯣꯛ ꯑꯉꯥꯡ ꯄꯣꯛꯄꯒꯤ ꯏꯁꯇꯦꯆꯨꯒꯨꯝꯕ ꯃꯥꯗꯔ ꯃꯦꯔꯤꯒꯨꯝꯕꯒꯤ ꯑꯁꯤꯒꯨꯝꯕ ꯏꯁꯇꯦꯆꯨꯁꯤ ꯈ꯭ꯔꯤꯁꯃꯥꯁ ꯀ꯭ꯔꯤꯞꯀꯨꯝꯕꯒꯤ ꯃꯅꯨꯡꯗꯨꯗ ꯊꯝꯂꯒ ꯑꯩꯈꯣꯏꯅ ꯂꯥꯏꯠ ꯕꯜꯞꯀ ꯗꯦꯀꯣꯔꯦꯁꯟ ꯇꯧꯔꯒ ꯐꯖꯅ ꯁꯨꯃꯥꯏꯅ ꯁꯦꯝ ꯁꯥꯔꯒ ꯑꯩꯈꯣꯏ ꯈ꯭ꯔꯤꯁꯃꯥꯁ ꯍꯥꯏꯕ ꯇ꯭ꯋꯦꯟꯇꯤ ꯐꯤꯞ ꯗꯤꯁꯦꯝꯕꯔ ꯍꯥꯏꯕꯁꯦ ꯑꯩꯈꯣꯏ ꯇ꯭ꯋꯦꯟꯇꯤ ꯐꯣꯔꯠ ꯃꯤꯠꯅꯥꯏꯠꯇ ꯇꯨꯝꯗꯕꯤꯗ ꯉꯥꯏꯔꯒ ꯑꯩꯈꯣꯏꯅ ꯇꯨꯝ ꯖꯤꯁꯨ ꯈ꯭ꯔꯤꯁꯇ ꯄꯣꯛꯄ ꯑꯁꯦ ꯑꯩꯈꯣꯏꯁꯨ ꯉꯥꯏꯔꯒ ꯍꯔꯥꯎꯕ ꯑꯣꯏꯅ ꯑꯩꯈꯣꯏ ꯇꯨꯝ ꯂꯩꯔꯒ ꯑꯩꯈꯣꯏ ꯇꯟꯒꯨꯝꯕ ꯁꯦꯝꯂꯒ ꯄ꯭ꯔꯥꯊꯅꯥ ꯇꯧꯔꯒ ꯑꯩꯈꯣꯏꯒꯤ ꯄꯨꯟꯁꯤꯗꯁꯨ ꯖꯤꯁꯨ ꯈ꯭ꯔꯤꯁꯇ ꯄꯣꯛꯄꯗ ꯑꯩꯈꯣꯏꯁꯨ ꯅꯧꯅ ꯄꯣꯛꯂꯒ ꯑꯩꯈꯣꯏꯒꯤ ꯐꯠꯇꯕ ꯋꯥꯈꯟꯁꯤꯡ ꯑꯩꯈꯣꯏꯒꯤ ꯐꯠꯇꯕ ꯄꯨꯛꯅꯤꯡꯁꯤꯡꯁꯦ ꯂꯥꯞꯅ ꯇꯧꯔꯒ ꯃꯤ ꯑꯅꯧꯕ ꯑꯣꯏ ꯑꯣꯏꯍꯜꯂꯨ ꯍꯥꯏꯅ ꯑꯩꯈꯣꯏꯁꯤ ꯄ꯭ꯔꯥꯊꯅꯥ ꯏꯁꯣꯔꯉꯣꯟꯗ ꯅꯤꯔꯒ ꯄ꯭ꯔꯥꯊꯅꯥ ꯇꯧꯔꯒ ꯑꯁꯨꯃꯥꯏꯅ ꯑꯩꯈꯣꯏꯅ ꯑꯩꯈꯣꯏ ꯈ꯭ꯔꯤꯁꯃꯥꯁꯁꯤ ꯇꯧꯔꯛꯄꯅꯤ ꯑꯗꯨ ꯈ꯭ꯔꯤꯁꯃꯥꯁ ꯃꯇꯝꯁꯤꯗ ꯑꯩꯈꯣꯏꯅ ꯑꯉꯥꯡ ꯑꯣꯏꯔꯤꯉꯩꯗꯤ ꯑꯩꯈꯣꯏ ꯑꯉꯥꯡꯁꯤꯡꯅ ꯈ꯭ꯔꯤꯁꯃꯥꯁ ꯂꯥꯛꯑꯦ ꯍꯥꯏꯔꯗꯤ ꯐꯨꯔꯤꯠ ꯈꯣꯡꯒ꯭ꯔꯥꯎꯁꯦ ꯑꯅꯧ ꯑꯅꯧꯕ ꯂꯩꯕ ꯑꯗꯨꯒ ꯑꯩꯈꯣꯏ ꯈ꯭ꯔꯁꯃꯥꯁ ꯃꯇꯝꯁꯤꯗ ꯑꯩꯈꯣꯏ ꯀꯃ꯭ꯌꯨꯅꯤꯇꯤ ꯑꯩꯈꯣꯏꯒꯤ ꯆꯤꯌꯔꯁ ꯃꯦꯝꯕꯔ ꯑꯣꯏꯅ ꯑꯩꯈꯣꯏꯅ ꯁꯥꯒꯨꯝꯕ ꯍꯥꯠꯂꯒ ꯍꯔꯥꯎꯕ ꯐꯣꯡꯗꯣꯛꯄ ꯑꯣꯏꯅ ꯑꯩꯈꯣꯏꯅ ꯁꯥ ꯑꯃ ꯍꯥꯠꯂꯒ ꯆꯥꯛ ꯆꯔꯥ ꯑꯃ ꯑꯣꯏꯔꯁꯨ ꯑꯩꯈꯣꯏ ꯁꯣꯁꯥꯏꯇꯤ ꯄꯨꯝꯅꯃꯛꯁꯤ ꯃꯐꯝ ꯑꯃꯗ ꯂꯥꯛꯂꯒ ꯍꯔꯥꯎꯕ ꯐꯣꯡꯗꯣꯛꯅ ꯑꯩꯈꯣꯏ ꯆꯥꯛ ꯆꯥꯃꯤꯟꯅꯕ ꯈꯣꯠꯄ ꯇꯧꯕꯁꯦ ꯑꯩꯈꯣꯏ ꯈ꯭ꯔꯤꯁꯃꯥꯁꯇ ꯇꯧꯋꯤ ꯑꯗꯨꯒꯅ ꯅꯨꯡꯗꯥꯡꯗꯅ ꯏꯕꯤꯅꯤꯡꯗꯅ ꯑꯩꯈꯣꯏ ꯍꯣꯜ ꯁꯥꯔꯒ ꯍꯣꯜꯗꯨꯗ ꯃꯌꯥꯝ ꯂꯥꯛꯂꯒ ꯑꯩꯈꯣꯏ ꯁꯣꯁꯦꯜ ꯒꯦꯗꯔꯤꯡ ꯐꯝꯃꯦ ꯑꯗꯣ ꯁꯣꯁꯦꯜ ꯒꯦꯗꯔꯤꯡ ꯐꯝꯃꯦ ꯑꯗꯨꯗꯅ ꯑꯩꯈꯣꯏ ꯃꯁꯥ ꯃꯁꯥꯒꯤ ꯑꯍꯩꯕ ꯏꯁꯩ ꯁꯛꯄ ꯍꯩꯕꯈꯣꯏꯅ ꯏꯁꯩ ꯁꯛꯀꯅꯤ ꯗꯥꯟꯁ ꯍꯩꯕꯈꯣꯏꯅ ꯗꯥꯟꯁ ꯇꯧꯅꯤ ꯅꯠꯇ꯭ꯔꯒ ꯖꯣꯛꯁ ꯍꯩꯕꯅ ꯖꯣꯛꯁ ꯇꯧꯒꯅꯤ ꯑꯗꯨꯒ ꯗ꯭ꯔꯥꯃꯥ ꯍꯩꯕꯈꯣꯏꯅ ꯗ꯭ꯔꯥꯃꯥ ꯇꯧꯒꯅꯤ ꯑꯁꯨꯝ ꯇꯧꯔꯒ ꯑꯩꯈꯣꯏ ꯑꯩꯈꯣꯏꯁꯦ ꯍꯔꯥꯎꯅ ꯈ꯭ꯔꯤꯁꯃꯥꯁ ꯃꯇꯝꯁꯦ ꯑꯩꯈꯣꯏ ꯑꯁꯨꯃꯥꯏꯅ ꯁꯦꯂꯦꯕ꯭ꯔꯦꯠ ꯇꯧꯋꯦ ꯑꯗꯨꯈꯛ ꯅꯠꯇꯅ ꯑꯩꯈꯣꯏꯒꯤ ꯏꯆꯤꯟ ꯏꯅꯥꯎ ꯑꯩꯈꯣꯏ ꯀꯃ꯭ꯌꯨꯅꯤꯇꯤ ꯀꯃ꯭ꯌꯨꯅꯤꯇꯤꯗ ꯆꯤꯡꯅꯕ ꯃꯣꯏꯅꯁꯨ ꯑꯩꯈꯣꯏ ꯈ꯭ꯔꯤꯁꯃꯥꯁ ꯃꯇꯝꯗ ꯂꯥꯛꯂꯒ ꯑꯩꯈꯣꯏꯒꯤ ꯍꯔꯥꯎ ꯀꯨꯝꯍꯩꯁꯤꯗ ꯃꯈꯣꯏꯁꯨ ꯁꯤꯌꯥꯔ ꯌꯥꯎꯔꯒ ꯃꯣꯏꯁꯨ ꯌꯥꯎꯔꯒ ꯑꯗꯨꯝ ꯍꯔꯥꯎꯃꯤꯟꯅꯕ ꯈꯣꯠꯄꯁꯦ ꯑꯩꯈꯣꯏ ꯁꯨꯝ ꯇꯧꯋꯦ ꯍꯥꯏꯁꯦ ꯑꯩ ꯁꯤ ꯁꯤꯌꯥꯔ ꯇꯧꯔꯒ ꯑꯗꯨꯝ ꯇꯣꯛꯅꯤꯡꯉꯤ